ꯍꯜꯂꯣ ꯉꯍꯥꯟꯒꯩ ꯅꯨꯡꯉꯥꯏꯔꯤꯕ꯭ꯔꯣ ꯅꯨꯡꯉꯥꯏ ꯑꯣ ꯑꯩꯁꯨ ꯅꯨꯡꯉꯥꯏꯔꯤ ꯀꯔꯝ ꯀꯔꯝꯃꯥꯏꯅ ꯂꯦꯜꯂꯤ ꯃꯥꯅꯦ ꯃꯥꯅꯦ

ꯑꯣ ꯍꯟꯗꯛꯀꯤ ꯄ꯭ꯂꯥꯟꯗꯤ ꯑꯗꯨꯝ ꯆꯨꯝꯅꯒꯤ ꯑꯗꯨꯝ ꯂꯩꯔꯤ ꯑꯦ ꯀꯩꯁꯨ ꯂꯩꯇꯦꯗ ꯊꯣꯏꯗꯣꯛꯄ ꯀꯔꯤ ꯂꯩꯒꯦ ꯍꯥꯏꯌꯨꯅꯦ ꯑꯣ ꯍꯣꯏꯅꯦ ꯆꯠꯇꯕꯁꯨ ꯀꯨꯏꯔꯦꯅꯦ ꯆꯠꯂꯨꯁꯦ ꯆꯠꯂꯨꯁꯤꯗꯅ ꯑꯩꯈꯣꯏ ꯃꯔꯨꯞ ꯃꯄꯥꯡꯁꯨ ꯃꯌꯥꯝ ꯂꯩꯕꯅꯤꯅ ꯍꯥ ꯇꯧꯈꯥꯏꯔꯁꯤ ꯀꯩꯅꯣ ꯑꯣꯑꯣ ꯆꯠꯁꯦ ꯆꯠꯁꯦ ꯑꯁ ꯌꯥꯝ ꯅꯨꯡꯉꯥꯏꯕ ꯄꯥꯎꯅꯤꯅꯦ ꯑꯣꯑꯣ ꯍꯣꯏ ꯍꯣꯏ ꯑꯩ ꯈꯥꯛꯀꯦ ꯎꯝ ꯌꯥꯗꯦ ꯌꯥꯗꯦ ꯆꯠꯀꯗꯕꯅꯦ

ꯐꯔꯦ ꯐꯔꯦ ꯎꯝ ꯎꯝ ꯎꯝ